ꯑꯩꯍꯥꯛꯀꯤ ꯁꯥ ꯁꯟꯒꯤ ꯃꯔꯛꯇ ꯃꯔꯤ ꯂꯩꯅꯖꯩ ꯑꯩꯒꯤ ꯅꯨꯡꯁꯤꯖꯔꯕ ꯍꯧꯏ ꯑꯃ ꯂꯩꯖꯩ ꯃꯃꯤꯡ ꯃꯍꯥꯛꯀꯤ ꯃꯃꯤꯡ ꯑꯁꯤ ꯑꯩꯅ ꯅꯨꯡꯁꯤꯗꯨꯅ ꯆꯥꯔꯂꯤ ꯍꯥꯏꯅ ꯀꯧꯖꯩ ꯃꯍꯥꯛ ꯑꯁꯤ ꯑꯩꯅ ꯑꯩꯒꯤ ꯀꯖꯤꯜ ꯑꯃꯗꯒꯤ ꯌꯥꯝ ꯄꯥꯝꯅ ꯂꯧꯖꯔꯛꯈꯤꯕꯅꯤ ꯑꯗꯨꯕꯨ ꯃꯍꯥꯛ ꯑꯁꯤꯕꯨ ꯑꯩ ꯌꯥꯝꯅ ꯅꯨꯡꯁꯤꯅꯗꯨꯅ ꯅꯨꯡꯁꯤꯅꯕꯒꯤ ꯃꯔꯤ ꯑꯗꯨ ꯂꯩꯖꯩ ꯃꯍꯥꯛꯄꯨ ꯀꯔꯤꯗ ꯁꯣꯏꯈꯤꯒꯗꯒꯦ ꯍꯥꯏꯅ ꯃꯤꯀꯨꯞ ꯈꯨꯗꯤꯡꯒꯤ ꯌꯦꯡꯖꯩ ꯃꯍꯥꯛ ꯃꯍꯥꯛꯀꯤ ꯆꯥꯕ ꯊꯛꯄ ꯑꯃꯗꯤ ꯃꯍꯥꯛꯀꯤ ꯇꯨꯝꯕ ꯈꯣꯠꯄ ꯏꯪꯗꯅꯕ ꯈꯣꯠꯅꯕ ꯌꯥꯝ ꯀꯟꯅ ꯍꯣꯠꯅꯖꯩ